ꯑꯩꯈꯣꯏꯒꯤ ꯑꯦꯔꯤꯌꯥ ꯑꯁꯤꯗ ꯇꯨꯔꯦꯜ ꯂꯩ ꯑꯩꯈꯣꯏ ꯃꯥꯅꯤꯄꯨꯔꯗ ꯈ꯭ꯋꯥꯏꯗꯒꯤ ꯑꯁꯝꯕ ꯕꯔꯥꯛ ꯇꯨꯔꯦꯜ ꯂꯩ ꯍꯣꯏ ꯑꯩꯍꯥꯛꯅ ꯑꯗꯨꯝ ꯐꯖꯅ ꯁꯦꯟꯅꯔꯤꯕꯅꯤ ꯑꯩꯍꯥꯛꯅ ꯕꯔꯥꯛ ꯐꯦꯁꯇꯤꯚꯦꯜ ꯍꯥꯏꯅ ꯀꯨꯝꯍꯩꯁꯨ ꯇꯧꯅꯕꯅꯤ ꯑꯁꯤ ꯇꯨꯔꯦꯜꯗ ꯏꯁꯤꯡ ꯇꯣꯜꯂꯨ ꯆꯤꯡꯕ ꯇꯧꯕꯗꯤ ꯉꯝꯗꯦ ꯑꯗꯨꯕꯨ ꯃꯤꯁꯤꯡꯅ ꯉꯥ ꯐꯥꯕ ꯁ꯭ꯋꯤꯃꯤꯡ ꯇꯧꯕꯗꯤ ꯌꯥꯕꯅꯤ ꯑꯩꯍꯥꯛꯀꯤ ꯂꯩꯀꯥꯏꯗꯗꯤ ꯏꯁꯤꯡ ꯋꯥꯕ ꯂꯩꯇꯦ ꯍꯧꯖꯤꯛꯐꯥꯎ ꯑꯗꯨꯕꯨ ꯏꯁꯤꯡ ꯏꯆꯥꯎꯒꯤ ꯋꯥꯐꯝꯗꯤ ꯊꯣꯛꯂꯛꯈ꯭ꯔꯦ ꯆꯍꯤ ꯃꯉꯥꯒꯤ ꯃꯃꯥꯡꯗ ꯍꯧꯖꯤꯛꯀꯤ ꯆꯍꯤꯁꯨ ꯖꯨꯂꯥꯏ ꯊꯥꯗ ꯑꯗꯨꯝ ꯇꯨꯔꯦꯜ ꯃꯅꯥꯛꯇ ꯏꯁꯤꯡ ꯆꯥꯎꯕ ꯊꯣꯛꯂꯤ ꯑꯗꯨꯕꯨ ꯃꯤꯕꯨ ꯁꯣꯛꯄꯗꯤ ꯀꯤꯅꯔꯤ ꯏꯁꯣꯔꯅ ꯆꯥꯟꯕꯤꯕꯒꯤ ꯑꯩꯍꯥꯛꯀꯤ ꯕꯔꯥꯛ ꯇꯨꯔꯦꯜ ꯑꯁꯤꯅ ꯑꯩꯍꯥꯛ ꯑꯋꯥꯡ ꯚꯥꯔꯠꯇ ꯌꯥꯝꯅ ꯏꯁꯤꯡ ꯄꯤꯕꯅꯤ ꯑꯩꯍꯥꯛꯀꯤ ꯇꯨꯔꯦꯜ ꯑꯁꯤꯁꯦ ꯄꯨꯝꯃꯥꯏ ꯈꯨꯟꯗ ꯍꯧꯈꯤꯕꯅꯤ ꯑꯩꯈꯣꯏꯒꯤ ꯕꯔꯥꯛ ꯇꯨꯔꯦꯜ ꯑꯁꯤꯗ ꯑꯩꯍꯥꯛꯅ ꯑꯗꯨꯝ ꯀꯣꯏꯕ ꯆꯠꯄ ꯄꯤꯛꯅꯤꯛ ꯆꯠꯄ ꯑꯗꯨꯝ ꯇꯧꯕꯅꯤ ꯏꯁꯤꯡ ꯇꯧꯁꯤꯡꯕꯁꯨ ꯇꯧꯕ ꯌꯥꯕ ꯃꯐꯝꯁꯨ ꯐꯖꯅ ꯁꯤꯖꯤꯟꯅꯔꯗꯤ ꯑꯗꯨꯝ ꯂꯝ ꯀꯣꯏꯅ ꯆꯠꯄ ꯃꯤꯕꯨ ꯑꯦꯇ꯭ꯔꯦꯛ ꯇꯧꯕ ꯌꯥꯏ ꯍꯥꯏꯅ ꯈꯜꯂꯤ